ꯑꯩꯅ ꯏꯝꯐꯥꯜ ꯆꯠꯆꯕ ꯃꯇꯝꯗ ꯑꯩ ꯄꯦꯁꯦꯟꯖꯔ ꯕꯁ ꯑꯁꯤ ꯇꯣꯡꯖꯩ ꯑꯩꯅ ꯕꯁꯁꯤ ꯇꯣꯡꯕ ꯃꯇꯝꯗ ꯕꯁ ꯁꯤꯗꯒꯤ ꯍꯦꯛ ꯀꯥꯈꯠꯂꯛꯄ ꯃꯇꯝꯗ ꯗꯔꯥꯏꯕꯔꯒꯤ ꯐꯝꯐꯝ ꯁꯤꯠ ꯑꯃ ꯂꯩ ꯃꯃꯥꯡ ꯑꯣꯏꯅ ꯑꯗꯨꯒꯤ ꯍꯦꯛ ꯃꯊꯪ ꯃꯊꯪꯗꯒꯤ ꯑꯩꯈꯣꯏꯒꯤ ꯄꯦꯁꯦꯟꯖꯔ ꯃꯌꯥꯝꯒꯤ ꯐꯝꯐꯝ ꯁꯤꯠ ꯂꯥꯛꯄ ꯍꯧꯔꯦ ꯄꯦꯁꯦꯟꯖꯔꯒꯤ ꯐꯝꯕꯝꯒꯤ ꯁꯤꯠꯁꯦ ꯃꯤ ꯑꯅꯤ ꯑꯅꯤ ꯐꯝꯃꯤ ꯃꯤ ꯑꯅꯤ ꯑꯅꯤ ꯐꯝꯕꯁꯤꯒꯤ ꯃꯇꯥꯏ ꯏꯊꯪ ꯊꯪꯕꯁꯤꯗ ꯊꯣꯡꯅꯥꯎ ꯒꯤ ꯁꯥꯏꯠ ꯑꯃ ꯂꯩꯒꯅꯤ ꯑꯗꯨꯒ ꯑꯔꯣꯏꯕꯒꯤ ꯁꯤꯠꯁꯤꯅ ꯌꯥꯝꯅ ꯁꯥꯡꯏ ꯃꯁꯤꯗꯗꯤ ꯑꯩꯈꯣꯏ ꯇꯔꯨꯛ ꯇꯔꯦꯠ ꯐꯝꯕ ꯆꯜꯂꯤ ꯑꯗꯨꯒ ꯍꯦꯟꯗꯃꯦꯟꯁꯤꯅ ꯃꯃꯥꯡꯒꯤ ꯊꯣꯡꯒꯤ ꯅꯠꯇꯔꯒ ꯃꯅꯤꯡꯒꯤ ꯊꯣꯡꯁꯤꯒꯤ ꯃꯇꯥꯏꯁꯤꯗ ꯑꯗꯨꯝ ꯂꯦꯞꯄꯒ ꯂꯩ ꯃꯍꯥꯛꯅ ꯃꯌꯥꯏꯗ ꯀꯣꯏꯆꯠ ꯀꯣꯏꯆꯠ ꯆꯠꯂꯛꯄꯁꯨ ꯌꯥꯎꯏ ꯑꯗꯨꯒ ꯑꯩꯈꯣꯏꯅ ꯐꯝꯃꯤꯕ ꯑꯔꯣꯏꯕꯒꯤ ꯁꯤꯠꯁꯤꯒꯤ ꯍꯦꯛ ꯃꯈꯥꯁꯤꯗꯅ ꯑꯩꯈꯣꯏꯒꯤ ꯄꯣꯠ ꯊꯝꯐꯝ ꯈꯔ ꯑꯃꯁꯨ ꯂꯩ ꯑꯗꯨꯒ ꯁꯤꯠ ꯁꯤꯠꯀꯤ ꯃꯊꯛ ꯃꯊꯛꯁꯤꯗ ꯑꯩꯈꯣꯏꯒꯤ ꯄꯣꯠ ꯊꯝꯐꯝ ꯃꯆꯥ ꯃꯆꯥ ꯑꯃꯃꯝꯁꯨ ꯂꯩ ꯄꯣꯠ ꯊꯝꯐꯝ ꯍꯥꯏꯔꯤꯁꯤ ꯑꯆꯧꯕ ꯄꯣꯠꯇꯤ ꯊꯝꯕ ꯌꯥꯗꯦ ꯃꯆꯥ ꯃꯆꯥ ꯑꯩꯈꯣꯏꯒꯤ ꯕꯦꯛ ꯃꯆꯥꯒꯨꯝꯕ ꯀꯩꯒꯨꯝꯕ ꯊꯝꯕ ꯌꯥꯏ ꯑꯗꯨꯒ ꯕꯁꯁꯤꯒꯤ ꯈ꯭ꯋꯥꯏ ꯃꯊꯛ ꯊꯪꯕ ꯁꯔꯨꯛꯁꯤꯗꯅ ꯑꯩꯈꯣꯏꯒꯤ ꯄꯣꯠ ꯑꯆꯧ ꯑꯆꯧꯕ ꯊꯝꯐꯝ ꯃꯌꯥꯝ ꯑꯃꯁꯨ ꯂꯩ ꯑꯗꯨꯒ ꯕꯁꯁꯤꯒꯤ ꯃꯄꯥꯟꯒꯤ ꯁꯥꯏꯠ ꯑꯃꯗꯅ ꯑꯩꯈꯣꯏꯒꯤ ꯄꯣꯠ ꯃꯈꯩꯁꯤ ꯊꯝꯖꯤꯟꯐꯝ ꯀꯥ ꯃꯆꯥ ꯑꯃꯁꯨ ꯂꯩ